ꯃꯐꯝ ꯑꯁꯤꯗ ꯊꯦꯡꯅꯔꯤꯕ ꯈ꯭ꯋꯥꯏꯗꯒꯤ ꯊꯣꯛꯀꯟꯕ ꯍꯛꯆꯦꯜꯒꯤ ꯂꯩꯅꯥꯁꯤꯡ ꯍꯥꯏꯇꯥꯔꯒꯗꯤ ꯑꯈꯣꯏꯅ ꯂꯣꯛ ꯈꯨꯂꯥꯢ ꯇꯧꯕ ꯑꯗꯒꯤ ꯗꯥꯏ ꯈꯣꯡ ꯍꯝꯗꯕ ꯗꯥꯏꯔꯤꯌꯥ ꯇꯧꯕ ꯑꯗꯨꯒ ꯗꯦꯡꯒꯤ ꯅꯥꯕꯁꯤꯅꯤ ꯃꯁꯤ ꯀꯔꯤꯗꯒꯤ ꯀꯔꯝꯅ ꯂꯩꯅꯁꯤꯡ ꯍꯧꯔꯛꯂꯤꯕꯅꯣ ꯍꯥꯏꯇꯔꯒꯗ ꯃꯐꯝ ꯑꯁꯤꯗ ꯐꯪꯂꯤꯕ ꯍꯣꯁꯄꯤꯇꯦꯂꯤꯇꯤꯒꯤ ꯐꯦꯁꯤꯂꯤꯇꯤ ꯑꯁꯤ ꯃꯥꯒꯤ ꯃꯦꯗꯤꯁꯤꯟꯒꯤ ꯂꯥꯏꯟꯗ ꯀꯥꯌꯥ ꯈꯨꯗꯣꯡ ꯆꯥꯗꯕ ꯀꯌꯥ ꯑꯃ ꯂꯩ ꯃꯁꯤꯅ ꯑꯩꯈꯣꯏꯅ ꯃꯇꯝ ꯆꯥꯅ ꯗꯣꯛꯇꯔ ꯑꯃꯗꯤ ꯇ꯭ꯔꯤꯠꯃꯦꯟ ꯇꯧꯔꯛꯇꯕ ꯃꯇꯝ ꯆꯥꯅ ꯍꯦꯜꯠꯀꯤ ꯑꯣꯏꯕ ꯑꯦꯋꯥꯔꯅꯦꯁ ꯀꯌꯥ ꯐꯪꯗꯕ ꯑꯗꯨꯅ ꯈꯨꯡꯒꯪꯁꯤꯡꯗ ꯂꯩꯔꯤꯕ ꯃꯤꯌꯣꯏ ꯀꯌꯥ ꯑꯁꯤ ꯁꯤꯒꯨꯝꯕ ꯂꯩꯅ ꯂꯩꯆꯠ ꯑꯁꯤ ꯊꯦꯡꯅꯔꯤꯕꯅꯤ ꯑꯩꯈꯣꯏꯅ ꯀꯥꯔꯝꯕ ꯚꯤꯇꯥꯃꯦꯟ ꯑꯣꯏꯔꯣ ꯆꯤꯟꯖꯥꯛ ꯆꯥꯒꯅꯤ ꯀꯔꯝꯅ ꯍꯦꯜꯠ ꯑꯁꯤꯕꯨ ꯑꯩꯈꯣꯏꯅ ꯐꯅ ꯊꯝꯒꯅꯤ ꯍꯥꯏꯕ ꯑꯁꯤ ꯈꯪꯗꯕꯅ ꯃꯔꯝ ꯑꯣꯏꯔꯀꯥꯟꯗ ꯁꯤꯒꯨꯝꯕ ꯊꯣꯀꯟꯕ ꯂꯧꯅꯒꯟꯕ ꯍꯛꯁꯦꯜꯒꯤ ꯂꯩꯅꯥꯁꯤꯡ ꯑꯁꯤ ꯀꯥꯌ ꯑꯃ ꯂꯩ ꯊꯣꯛꯏ